ꯑꯩꯈꯣꯏꯒꯤ ꯃꯅꯤꯄꯨꯔꯒꯤ ꯍꯧꯖꯤꯛ ꯑꯣꯏꯔꯤꯕ ꯂꯧꯎ ꯁꯤꯡꯎꯒꯤ ꯐꯤꯕꯝ ꯑꯁꯤ ꯈ ꯑꯩꯒꯤ ꯃꯣꯠꯇꯗꯤ ꯈꯔ ꯑꯃꯅ ꯈꯔ ꯑꯗꯨꯝ ꯂꯧ ꯎꯅ ꯐꯖꯅ ꯎꯅꯩ ꯑꯗꯨꯕꯨ ꯆꯤꯡꯈꯣꯡ ꯆꯤꯡꯌꯥꯗ ꯂꯩꯔꯤꯕ ꯎꯔꯤꯕꯁꯤꯡꯁꯤ ꯌꯥꯝꯅ ꯋꯥꯅ ꯂꯧ ꯎꯅꯔꯤ ꯃꯁꯤ ꯂꯣꯛꯀꯗꯔ ꯂꯣꯛꯑꯣꯏꯗꯔ ꯍꯥꯏꯕꯐꯥꯎ ꯈꯪꯅꯗꯦ ꯑꯗꯣ ꯑꯩꯈꯣꯏꯒꯤ ꯇꯝꯄꯥꯛ ꯂꯝ ꯃꯌꯣꯟ ꯍꯥꯏꯇꯥꯔꯦ ꯁ꯭ꯋꯥꯏꯗ ꯎꯅꯔꯤꯕ ꯀꯥꯡꯕꯨꯁꯤꯅ ꯈꯔ ꯈꯔ ꯐꯖꯅ ꯎꯅꯔꯦ ꯑꯗꯨꯕꯨ ꯏꯁꯤꯡꯒꯤ ꯑꯋꯥꯕ ꯏꯀꯪꯒꯤ ꯑꯋꯥꯕ ꯈꯔꯗꯤ ꯀꯨꯝꯁꯤ ꯃꯥꯌꯣꯛꯅꯩ ꯑꯗꯨꯒ ꯑꯩꯈꯣꯏꯒꯤ ꯍꯧꯖꯤꯛꯁꯤꯗ ꯂꯣꯛꯑꯝꯗꯥꯏ ꯃꯇꯝꯁꯤꯗꯁꯨ ꯅꯣꯡꯁꯤ ꯃꯔꯥꯡ ꯀꯥꯏꯅ ꯇꯥꯗꯕꯅ ꯑꯩꯈꯣꯏꯒꯤ ꯂꯧꯁꯤꯡꯁꯦ ꯁꯥꯠꯄ ꯃꯇꯝꯗ ꯑꯩꯈꯣꯏꯒꯤ ꯐꯧꯍꯥꯝ ꯈꯔ ꯈꯔ ꯆꯦꯟꯕ ꯑꯗꯨꯒ ꯑꯗꯨꯒꯤ ꯃꯊꯛꯇ ꯑꯃꯨꯛ ꯍꯧꯖꯤꯛꯁꯦ ꯂꯣꯛꯑꯝꯗꯥꯏꯁꯤꯗ ꯑꯩꯈꯣꯏꯒꯤ ꯋꯥꯍꯤꯛ ꯍꯥꯏꯕ ꯇꯤꯟꯁꯤꯅ ꯂꯣꯏꯅꯃꯛ ꯑꯩꯈꯣꯏꯒꯤ ꯃꯐꯝ ꯑꯌꯥꯝꯕꯗ ꯂꯥꯟꯗꯥꯔꯛꯄ ꯍꯥꯏꯇꯥꯔꯦ ꯁꯤꯅ ꯑꯩꯈꯣꯏꯒꯤ ꯐꯧꯁꯤꯡꯁꯦ ꯌꯥꯝꯅ ꯆꯥꯊꯣꯛꯁꯤ ꯋꯥꯠꯂꯛꯀꯗꯧꯕ ꯑꯗꯨꯅ ꯃꯁꯤꯒꯨꯝꯕꯁꯦ ꯈꯔ ꯑꯩꯈꯣꯏ ꯒꯣꯃꯦꯟꯒꯤ ꯁꯥꯏꯠꯇꯒꯤ ꯌꯦꯡꯁꯤꯟꯍꯟꯅꯤꯡꯏ